ꯑꯩꯈꯣꯏꯒꯤ ꯁꯝꯁꯦ ꯐꯅꯕ ꯑꯩꯈꯣꯏꯒꯤ ꯈꯨꯡꯒꯪꯗ ꯐꯪꯖꯕ ꯈꯔ ꯑꯩꯈꯣꯏꯅ ꯂꯨꯖꯕꯗ ꯆꯦꯡꯍꯤ ꯐꯨꯠꯄꯗ ꯐꯨꯠꯄ ꯃꯇꯝꯗ ꯈꯣꯡꯖꯥꯏ ꯅꯥꯄꯤ ꯁꯪꯕ꯭ꯔꯩ ꯃꯅꯥ ꯃꯣꯏꯁꯦ ꯍꯥꯞꯆꯤꯜꯂꯒ ꯃꯣꯏꯒꯤ ꯍꯣꯔꯦꯟ ꯐꯨꯠꯄ ꯂꯣꯏꯔꯛꯄꯩ ꯃꯣꯏ ꯃꯆꯨꯝꯗꯣ ꯑꯩꯈꯣꯏꯅ ꯂꯨꯖꯔꯝꯗꯥꯏ ꯀꯣꯛꯁꯤꯗ ꯃꯣꯏ ꯃꯆꯨꯝꯗꯣ ꯍꯩꯔꯒ ꯆꯥꯝꯃꯗꯤ ꯁꯝ ꯐꯍꯜꯂꯤ ꯀꯣꯛ ꯉꯥꯎꯕ ꯀꯣꯛ ꯆꯤꯛꯄ ꯑꯗꯨꯝꯕꯁꯨ ꯐꯍꯜꯂꯤ ꯑꯗꯨꯒ ꯑꯩꯈꯣꯏꯅ ꯎꯟꯁꯥ ꯎꯟꯁꯥ ꯇꯦꯛꯅ ꯅꯧꯅ ꯂꯩꯅꯉꯥꯏ ꯒꯤꯗꯃꯛ ꯑꯩꯈꯣꯏꯅ ꯂꯨꯖꯕ ꯀꯩꯩꯀꯩ ꯂꯣꯏꯔ ꯃꯇꯨꯡꯗ ꯑꯩꯈꯣꯏꯒꯤ ꯍꯩꯕꯤ ꯍꯩꯕꯤ ꯍꯩꯁꯦ ꯃꯥꯒꯤ ꯃꯆꯨꯝꯁꯤ ꯑꯩꯈꯣꯏꯅ ꯁꯨꯝꯇꯣꯛꯑꯒ ꯑꯗꯨꯒꯤ ꯃꯆꯨꯝꯁꯦ ꯑꯩꯈꯣꯏ ꯎꯟꯁꯥꯗ ꯇꯩꯕ ꯃꯇꯝꯗ ꯎꯟꯁꯥꯁꯦ ꯅꯧꯊꯣꯛꯄ ꯅꯍꯥ ꯑꯣꯏꯅ ꯎꯕ ꯀꯨꯆꯨ ꯀꯨꯃꯦꯟ ꯄꯥꯟꯊꯣꯛꯄ ꯎꯟꯁꯥ ꯈꯨꯏꯖꯤꯜꯍꯟꯗꯕ ꯑꯁꯤꯒꯨꯝꯕꯗ ꯃꯇꯦꯡ ꯌꯥꯝ ꯐꯍꯜꯂꯤ